ꯖꯅꯋꯥꯔꯤꯒꯤ ꯇꯥꯡ ꯃꯉꯥ ꯏꯪ ꯂꯤꯁꯤꯡ ꯑꯅꯤꯒ ꯇꯔꯥꯅꯤꯄꯥꯟ ꯖꯅꯋꯥꯔꯤꯒꯤ ꯇꯥꯡ ꯑꯅꯤ ꯏꯪ ꯂꯤꯁꯤꯡ ꯑꯅꯤꯒ ꯇꯔꯥꯃꯥꯄꯟ ꯖꯅꯋꯥꯔꯤꯒꯤ ꯇꯥꯡ ꯇꯥꯔꯦꯠ ꯏꯪ ꯂꯤꯁꯤꯡ ꯑꯅꯤꯒ ꯀꯨꯟ ꯖꯅꯋꯥꯔꯤꯒꯤ ꯇꯥꯡ ꯀꯨꯟꯅꯤꯊꯣꯏ ꯏꯪ ꯂꯤꯁꯤꯡ ꯑꯅꯤꯒ ꯀꯨꯟꯃꯥꯊꯣꯏ ꯖꯅꯋꯥꯔꯤꯒꯤ ꯇꯥꯡ ꯀꯨꯟꯊ꯭꯭ꯔꯥꯒ ꯃꯥꯊꯣꯏ ꯏꯪ ꯂꯤꯁꯤꯡ ꯑꯅꯤꯒ ꯀꯨꯟꯍꯨꯝꯗꯣꯏ